ꯑꯩꯅ ꯃꯅꯤꯄꯨꯔꯗ ꯈ꯭ꯋꯥꯏꯗꯒꯤ ꯁꯩꯔꯦꯡ ꯏꯕ ꯑꯗꯨꯗꯒꯤ ꯑꯃ ꯈꯛ ꯈꯟꯖꯔꯛꯄ ꯑꯃ ꯑꯗꯨꯗꯒꯤ ꯑꯩꯅ ꯈ꯭ꯋꯥꯏꯗꯒꯤ ꯄꯥꯝꯖꯕ ꯍꯤꯖꯝ ꯒꯨꯅꯣ ꯁꯤꯡ ꯃꯍꯥꯛ ꯑꯁꯤ ꯏꯃꯥ ꯂꯣꯟꯒꯤ ꯀꯣ ꯐꯥꯎꯟꯗꯔ ꯑꯃꯁꯨ ꯑꯣꯏꯌꯦ ꯑꯗꯨꯒ ꯃꯍꯥꯛ ꯑꯁꯤ ꯌꯥꯝꯅ ꯑꯩꯈꯣꯏꯒꯤ ꯄꯨꯟꯁꯤꯗ ꯃꯥꯒꯤ ꯁꯩꯔꯦꯡ ꯑꯗꯨꯅ ꯑꯩꯈꯣꯏꯗ ꯌꯥꯝ ꯀꯥꯟꯅꯕ ꯑꯩꯈꯣꯏꯗ ꯊꯣꯛꯂꯤꯕ ꯑꯩꯈꯣꯏꯒꯤ ꯄꯨꯟꯁꯤꯗ ꯍꯤꯡꯕꯒꯤ ꯃꯩꯁꯥ ꯑꯩꯈꯣꯏꯅ ꯍꯤꯡꯂꯤꯕ ꯃꯇꯝꯗ ꯐꯪꯂꯤꯕ ꯑꯁꯤ ꯃꯥꯒꯤ ꯁꯩꯔꯦꯡ ꯃꯥꯅ ꯏꯔꯛꯄ ꯁꯩꯔꯦꯡ ꯑꯗꯨ ꯄꯥꯕ ꯃꯇꯝꯗ ꯑꯆꯨꯝꯕ ꯑꯗꯨꯒꯨꯝꯕ ꯑꯃ ꯑꯣꯏꯌꯦ ꯑꯗꯨꯅ ꯑꯩꯅ ꯍꯤꯖꯝ ꯒꯨꯅꯣ ꯁꯤꯡꯁꯦ ꯑꯩꯅ ꯈ꯭ꯋꯥꯏ ꯄꯥꯝꯃꯦ ꯃꯥꯅ ꯃꯥꯅ ꯍꯦꯟꯅ ꯑꯩꯒꯤꯗꯃꯛꯇ ꯌꯥꯝꯅ ꯐꯦꯚꯣꯔꯥꯏꯠ ꯑꯣꯏꯕ ꯃꯅꯤꯄꯨꯔꯤꯒꯤ ꯔꯥꯏꯇꯔ ꯑꯃꯅꯤ ꯍꯥꯏꯕꯁꯤ ꯃꯤꯌꯥꯝꯗ ꯑꯩꯅ ꯍꯥꯏꯖꯅꯤꯡꯏ ꯑꯗꯨꯅ ꯃꯍꯥꯛꯇꯒꯤ ꯇꯝꯖꯅꯤꯡꯉꯥꯏ ꯑꯣꯏꯕ ꯃꯌꯥꯝ ꯑꯃ ꯂꯩꯌꯦ ꯍꯥꯏꯕꯁꯤ ꯃꯥꯒꯤ ꯃꯥꯅ ꯍꯧꯖꯤꯛ ꯇꯥꯏꯕꯪꯄꯥꯟ ꯊꯥꯗꯣꯛꯂꯒ ꯆꯠꯈ꯭ꯔꯕꯁꯨ ꯃꯥꯅ ꯏꯔꯤꯕ ꯃꯥꯅ ꯊꯅꯝꯈ꯭ꯔꯕ ꯋꯥꯍꯩ ꯌꯥꯎꯗ꯭ꯔꯕ ꯃꯥꯒꯤ ꯀꯣꯂꯣꯝ ꯃꯆꯤꯟꯗꯨꯅ ꯉꯁꯤꯐꯥꯎꯕꯁꯨ ꯑꯩꯈꯣꯏ ꯏꯆꯥ ꯏꯁꯨ ꯑꯗꯨꯒ ꯑꯉꯥꯡ ꯌꯨꯠꯊꯁꯤꯡꯁꯤꯗ ꯍꯧꯖꯤꯛ ꯌꯥꯝꯅ ꯇꯝꯕ ꯌꯥꯕ ꯑꯗꯨꯒꯨꯝꯕ ꯃꯥꯅ ꯏꯔꯝꯕ ꯃꯥꯒꯤ ꯁꯩꯔꯦꯡ ꯑꯗꯨꯗꯒꯤ ꯑꯩꯈꯣꯏ ꯍꯧꯖꯤꯛ ꯍꯧꯖꯤꯛ ꯐꯥꯎꯁꯨ ꯑꯩꯈꯣꯏ ꯇꯝꯂꯤ ꯑꯗꯨꯅ ꯃꯍꯥꯛ ꯑꯁꯤ ꯑꯩꯒꯤꯗꯤ ꯌꯥꯝꯅ ꯐꯦꯚꯣꯔꯥꯏꯠ ꯑꯣꯏꯕ ꯑꯗꯨꯒꯨꯝꯕ ꯔꯥꯏꯇꯔ ꯑꯃꯅꯤ ꯍꯥꯏꯕꯁꯦ ꯍꯥꯏꯖꯅꯤꯡꯏ